ꯚꯥꯔꯠꯀꯤ ꯃꯦꯗꯤꯌꯥꯒꯤ ꯃꯇꯥꯡꯗ ꯈꯔ ꯍꯥꯏꯔꯕꯗ ꯑꯩꯈꯣꯏꯒꯤ ꯁꯃꯥꯖꯁꯤꯗ ꯊꯣꯛꯅꯔꯤꯕ ꯊꯧꯗꯣꯛꯁꯤ ꯃꯣꯏꯅ ꯆꯨꯝꯃꯤ ꯂꯥꯜꯂꯤ ꯈꯪꯗꯅ ꯃꯣꯏꯅ ꯚꯤꯗꯤꯑꯣ ꯅꯝꯃꯅꯤ ꯑꯗꯨꯒ ꯃꯣꯏ ꯃꯣꯏꯅ ꯃꯤꯅ ꯍꯥꯏꯔꯛꯄ ꯋꯥꯍꯩꯁꯤꯡ ꯇꯥꯔꯒ ꯃꯣꯏꯅ ꯃꯥ ꯃꯥꯒꯤ ꯃꯣꯠꯀꯤ ꯑꯣꯏꯕ ꯃꯑꯣꯡꯗ ꯐꯣꯡꯗꯣꯛꯄ ꯑꯗꯨꯒ ꯑꯩꯈꯣꯏꯒꯤ

ꯚꯥꯔꯠꯀꯤ ꯃꯦꯗꯤꯌꯥꯒꯤ ꯃꯃꯤꯡꯁꯤꯡ ꯈꯔ ꯍꯥꯏꯔꯕꯗ ꯑꯩꯈꯣꯏꯒꯤ ꯁꯉꯥꯏꯒꯨꯝꯕ ꯏꯆꯦꯜꯒꯨꯝꯕ ꯃꯃꯤꯡ ꯈꯔ ꯂꯩꯈ꯭ꯔꯦ